ꯃꯅꯤꯄꯨꯔꯤ ꯂꯣꯟ ꯑꯁꯤꯗꯤ ꯑꯩꯈꯣꯏꯒꯤ ꯃꯅꯤꯄꯨꯔꯤ ꯈꯛꯇꯪ ꯃꯅꯤꯄꯨꯔꯤꯗ ꯂꯩꯔꯤꯕ ꯄ꯭ꯔꯖꯥ ꯈꯛꯇꯪꯅ ꯁꯤꯖꯤꯟꯅꯕ ꯂꯣꯟ ꯂꯣꯟ ꯑꯣꯏꯕꯅꯤꯅ ꯑꯇꯣꯞꯄ ꯏꯁꯇꯦꯠꯇ ꯑꯇꯣꯞꯄ ꯀꯟꯇ꯭ꯔꯤꯗ ꯂꯩꯕ ꯃꯤꯑꯣꯏꯁꯤꯡꯅ ꯑꯃꯠꯇ ꯈꯪꯗꯦ ꯑꯗꯨꯒ ꯍꯤꯟꯗꯤ ꯂꯣꯟꯗꯤ ꯏꯟꯇꯔꯅꯦꯁꯅꯦꯜ ꯂꯦꯡꯒ꯭ꯋꯦꯖ ꯑꯣꯏꯕꯅꯤꯅ ꯋꯥꯔꯜꯗ ꯂꯩꯔꯤꯕ ꯃꯤ ꯑꯌꯥꯝꯕꯅ ꯍꯤꯟꯗꯤ ꯂꯦꯡꯒ꯭ꯋꯦꯖ ꯂꯣꯏꯅ ꯈꯪꯉꯤ ꯑꯗꯨꯒ ꯀꯩꯒꯨꯝꯕ ꯅꯣꯇꯤꯁ ꯑꯃ ꯊꯣꯛꯄ ꯃꯇꯝꯗꯁꯨ ꯏꯪꯂꯤꯁ ꯅꯠꯇ꯭ꯔꯒ ꯍꯤꯟꯗꯤꯅ ꯑꯗꯨꯃꯛ ꯑꯣꯏꯔꯛꯏ ꯑꯩꯈꯣꯏꯒꯤ ꯃꯅꯤꯄꯨꯔꯤ ꯂꯦꯡꯒ꯭ꯋꯦꯖ ꯃꯅꯤꯄꯨꯔꯤꯁꯤꯅ ꯑꯗꯨꯃꯛ ꯃꯅꯤꯄꯨꯔꯤ ꯃꯅꯤꯄꯨꯔꯗ ꯂꯩꯔꯤꯕ ꯃꯤꯑꯣꯏꯁꯤꯡꯈꯛꯅ ꯈꯪꯅꯕ ꯑꯣꯏꯅ ꯇꯧꯋꯦ ꯑꯗꯨꯅ ꯍꯤꯟꯗꯤꯗꯤ ꯏꯟꯇꯔꯅꯦꯁꯅꯦꯜ ꯂꯦꯡꯒ꯭ꯋꯦꯖ ꯑꯣꯏꯕꯅꯤꯅ ꯍꯤꯟꯗꯤꯒ ꯍꯤꯟꯗꯤ ꯃꯅꯤꯄꯨꯔ ꯃꯅꯤꯄꯨꯔꯅ ꯃꯅꯤꯄꯨꯔꯤꯈꯛꯇꯪ ꯈꯪꯕ ꯑꯣꯏ ꯑꯗꯨꯒ ꯉꯥꯡꯕꯗꯁꯨ ꯃꯅꯤꯄꯨꯔꯤꯗꯤ ꯑꯇꯣꯞꯄ ꯏꯁꯇꯦꯠꯇ ꯂꯩꯕ ꯃꯤꯑꯣꯏꯅ ꯉꯥꯡꯕꯗꯁꯨ ꯃꯅꯤꯄꯨꯔꯤ ꯂꯦꯡꯒ꯭ꯋꯦꯖꯁꯦ ꯄꯥꯛꯅ ꯍꯩꯅꯗꯦ ꯂꯨꯕ ꯉꯥꯡꯊꯣꯔꯛꯄꯗ ꯂꯨꯕ ꯍꯥꯏꯕꯗꯣ ꯑꯣꯏ ꯑꯗꯨꯅ ꯍꯤꯟꯗꯤꯅ ꯌꯥꯝꯅ ꯂꯥꯏꯅ ꯄ꯭ꯔꯅꯥꯎꯟꯁꯦꯁꯟ ꯊꯣꯛꯄ ꯉꯝꯕꯅꯤꯅ ꯃꯣꯏꯅ ꯍꯤꯟꯗꯤꯗꯤ ꯑꯗꯨꯃꯛ ꯇꯝꯗ꯭ꯔꯒꯁꯨ ꯍꯩꯕ ꯑꯣꯏꯅ ꯊꯣꯛꯏ